ꯌꯨꯝꯗ ꯂꯣꯏꯕ ꯁꯥꯁꯤꯡ ꯄꯥꯝꯕ꯭ꯔꯥ ꯍꯥꯏꯔꯒꯗꯤ ꯑꯩ ꯌꯨꯝꯗ ꯂꯣꯏꯕ ꯁꯥꯁꯤ ꯌꯥꯝ ꯄꯥꯝꯃꯦ ꯑꯗꯣ ꯀꯔꯤꯒꯤꯅꯣ ꯍꯥꯏ ꯀꯥꯟꯗ ꯌꯨꯝꯗ ꯂꯣꯏꯕ ꯁꯥꯁꯤꯡꯁꯦ ꯃꯈꯣꯏ ꯑꯩꯈꯣꯏ ꯃꯤꯔꯣꯟ ꯉꯥꯡꯕ ꯉꯝꯗ꯭ꯔꯁꯨ ꯃꯣꯏꯅ ꯑꯩꯈꯣꯏꯅ ꯍꯥꯏꯔꯤꯕ ꯇꯧꯔꯤꯕ ꯑꯩꯈꯣꯏ ꯎꯠꯂꯤꯕ ꯑꯩꯈꯣꯏꯒꯤ ꯐꯦꯁꯦꯜ ꯐꯦꯁꯦꯜ ꯑꯦꯛꯁꯄ꯭ꯔꯦꯁꯟꯅꯤ ꯈꯪꯗꯦ ꯑꯗꯨꯒ ꯑꯩꯈꯣꯏꯅ ꯇꯧꯔꯤꯕ ꯃꯑꯣꯡ ꯃꯇꯧꯗꯨ ꯎꯔ ꯀꯥꯟꯗ ꯃꯥꯁꯦ ꯁꯥꯎꯔꯤ ꯃꯥꯁꯦ ꯍꯔꯥꯎꯔꯤ ꯃꯥꯁꯦ ꯅꯨꯡꯉꯥꯏꯔꯤ ꯃꯥꯁꯦ ꯈꯔ ꯉꯁꯤꯗꯤ ꯅꯨꯡꯉꯥꯏꯇꯦ ꯈꯣꯠꯇꯦ ꯍꯥꯏꯕꯁꯤ ꯃꯣꯏꯅ ꯃꯣꯏ ꯌꯥꯝ ꯈꯪꯉꯦ ꯈꯪꯕ ꯉꯝꯃꯦ ꯑꯗꯨꯒ ꯅꯨꯃꯤꯠ ꯑꯃ ꯑꯩꯅ ꯗꯥꯎꯟ ꯆꯠꯄ ꯅꯨꯃꯤꯠꯄꯨ ꯑꯣꯏꯔꯣ ꯑꯗꯒꯤ ꯄꯦꯔꯦꯟꯁꯀ ꯁꯥꯎꯅꯕꯕꯨ ꯑꯣꯏꯔꯣ ꯑꯃ ꯀꯔꯤ ꯏꯃꯥꯟꯅꯕ ꯃꯔꯛꯇ ꯅꯨꯡꯉꯥꯏꯅꯗꯕꯕꯨ ꯑꯣꯏꯔꯣ ꯑꯩꯈꯣꯏ ꯅꯨꯡꯉꯥꯏꯅꯗꯕ ꯂꯩꯔꯤꯕ ꯃꯌꯥꯝꯁꯦ ꯑꯩꯈꯣꯏꯒꯤ ꯑꯩꯒꯤ ꯄꯦꯠꯁ ꯀꯝꯄꯦꯅꯤꯌꯟꯗꯨꯒꯤ ꯃꯅꯥꯛꯇ ꯆꯠꯂꯒ ꯉꯥꯛꯇꯪ ꯀꯣꯛ ꯅꯨꯡꯉꯥꯏ ꯊꯣꯛꯎꯕ ꯑꯗꯩ ꯉꯥꯛꯇꯪ ꯁꯥꯟꯅꯃꯤꯟꯅꯕ ꯃꯣꯏꯒ ꯑꯗ ꯃꯣꯏꯒ ꯂꯩꯃꯤꯟꯅꯕ ꯈꯣꯠꯃꯤꯟꯅꯕ ꯇꯧꯔ ꯀꯥꯟꯗ ꯍꯥꯏꯗꯤ ꯗꯤꯄ꯭ꯔꯦꯁ ꯆꯠꯀꯗꯕ ꯈꯣꯠꯀꯗꯕ ꯃꯌꯥꯝꯗꯣ ꯃꯣꯏꯅ ꯔꯤꯂꯤꯐ ꯇꯧꯕꯤ ꯍꯥꯏꯇꯥꯔꯦ ꯑꯗ ꯑꯩꯒꯤ ꯏꯁꯥꯒꯤ ꯑꯣꯏꯅ ꯑꯩꯒꯤ ꯌꯨꯝꯗꯁꯨ ꯍꯨꯏ ꯑꯅꯤ ꯑꯩꯒꯤ ꯖꯨꯟꯖꯨꯟ ꯑꯃꯗꯤ ꯕꯦꯂꯥ ꯂꯩ ꯑꯗꯨꯒ ꯍꯧꯗꯣꯡ ꯑꯃ ꯑꯩꯒꯤ ꯍꯦꯂꯥ ꯍꯦꯂꯥ ꯂꯩꯌꯦ ꯑꯗꯨꯒ ꯑꯩꯅ ꯃꯇꯨꯡꯗ ꯄꯥꯝꯕ ꯖꯤꯕ ꯍꯥꯏꯔꯒꯗꯤ ꯑꯩ ꯍꯨꯏꯗꯅ ꯍꯁꯀꯤꯁꯦ ꯑꯩ ꯂꯣꯏꯕ ꯌꯥꯝ ꯄꯥꯝꯃꯦ ꯑꯗꯨꯒ ꯍꯧꯗꯣꯡꯗ ꯍꯥꯏꯔꯒꯅ ꯅꯣꯕꯦꯔꯤꯌꯟ ꯐꯣꯔꯦꯁ ꯀꯦꯠ ꯑꯗꯒꯤ ꯃꯦꯟ ꯀꯨꯟ ꯑꯗꯨ ꯑꯩꯅ ꯈ꯭ꯋꯥꯏ ꯄꯥꯝꯕ ꯁꯥ ꯃꯈꯩꯅꯤ ꯑꯩꯅ ꯇꯨꯡꯗ ꯂꯣꯏꯅꯤꯡꯕ ꯑꯗꯨꯒꯤ ꯁꯤꯡꯗꯨꯅꯤ